ꯍꯜꯂꯣ ꯑꯥ ꯁꯤ ꯆꯨꯔꯥꯆꯥꯟꯄꯨꯔꯒꯤ ꯍꯦꯟꯂꯨꯝ ꯑꯦꯟ ꯍꯦꯟꯗꯤꯀ꯭ꯔꯥꯐ ꯌꯣꯟꯕ ꯁꯦꯜꯂꯔꯗꯨ ꯑꯣꯏꯗꯣꯏꯔ ꯑꯣ ꯑꯗꯨ ꯅꯣꯏꯁꯤꯗ ꯄ꯭ꯔꯗꯛꯁꯤ ꯀꯔꯤ ꯀꯔꯤ ꯑꯩꯁꯤ ꯕꯦꯀꯦꯁꯟ ꯑꯣꯏꯅ ꯆꯨꯔꯥꯆꯥꯟꯄꯨꯔꯗ ꯐꯥꯏꯕ ꯗꯦꯁ ꯂꯥꯛꯄꯅꯦ ꯑꯗꯨ ꯑꯩꯅ ꯍꯦꯟꯗꯤꯀ꯭ꯔꯥꯐ ꯑꯦꯟ ꯍꯦꯟꯂꯨꯝ ꯏꯟꯗꯁꯇ꯭ꯔꯤꯒꯤ ꯃꯅꯤꯄꯨꯔꯒꯤ ꯃꯇꯥꯡꯁꯦ ꯁꯤꯒꯤꯁꯤꯗ ꯄꯨꯊꯣꯛꯏꯕ ꯄ꯭ꯔꯗꯛꯁꯤꯡꯁꯦ ꯑꯩ ꯈꯔ ꯈꯤꯇꯪ ꯍꯥꯏꯗꯤ ꯑꯦꯁꯄꯤꯔꯦꯁꯟ ꯑꯣꯏꯕ ꯄꯥꯝꯖꯕ ꯍꯥꯏꯇꯥꯔꯦ ꯑꯗꯣ ꯀꯔꯤ ꯀꯔꯤ ꯄ꯭ꯔꯗꯛꯁꯤꯡ ꯑꯗꯣꯝꯒꯤ ꯗꯨꯀꯥꯟꯗ ꯂꯩꯕꯤꯒꯦꯕ ꯍꯧꯖꯤꯛꯁꯦ

ꯑꯗꯨ ꯑꯩꯈꯣꯏꯒꯤ ꯆꯤꯌꯥꯔꯒꯨꯝꯕ ꯆꯤꯌꯥꯔꯒꯨꯝꯕ ꯀꯧꯅꯥꯅ ꯁꯥꯕꯗꯤ ꯂꯩꯕꯤꯒꯗ꯭ꯔꯥ ꯑꯗꯨ ꯗꯨꯀꯥꯟꯁꯤ ꯗꯥꯏꯔꯦꯛ ꯆꯨꯔꯥꯆꯥꯟꯄꯨꯔ ꯕꯥꯖꯥꯔꯗ ꯑꯣꯏꯗꯣꯏꯔꯥ ꯍꯥꯏꯗꯤ ꯂꯣꯀꯦꯁꯟꯁꯦ ꯈꯪꯅꯤꯡꯕ ꯑꯩꯅ ꯍꯌꯦꯡ ꯎꯝ ꯑꯗꯨꯒ ꯑꯗꯨ ꯍꯧꯖꯤꯛꯁꯨ ꯑꯩꯈꯣꯏꯒꯤ ꯍꯥꯏꯗꯤ ꯐꯦꯁꯇꯤꯕꯦꯜ ꯈꯤꯇꯪ ꯃꯅꯥꯛꯁꯨ ꯅꯛꯁꯜꯂꯛꯄꯒ ꯃꯔꯝ ꯑꯣꯏꯔꯒ ꯁꯣꯃꯒꯤ ꯄ꯭ꯔꯗꯛꯁꯤꯡꯁꯤ ꯑꯩꯈꯣꯏꯅ ꯂꯩꯖꯕ ꯃꯇꯝꯗ ꯗꯤꯁꯀꯥꯎꯟ ꯑꯗꯨꯒ ꯀꯔꯤ ꯀꯔꯤꯒꯨꯝꯕꯗ ꯂꯩꯒꯗꯒꯦ ꯎꯝ ꯑꯗꯣ ꯁꯣꯝꯒꯤ ꯗꯨꯀꯥꯟꯗ ꯍꯧꯖꯤꯛ ꯂꯩꯕꯤꯔꯤꯁꯤ ꯑꯩꯈꯣꯏ ꯀꯧꯅꯥꯅ ꯁꯥꯕ ꯃꯦꯠ ꯐꯛ ꯍꯥꯏꯕ ꯇꯥꯔꯦ ꯑꯗꯨꯒ ꯃꯣꯔꯥ ꯑꯗꯨꯒ ꯑꯥ ꯕꯦꯒ ꯕꯦꯒꯁꯤ ꯕꯦꯒꯁꯤ ꯑꯩꯅ ꯒ꯭ꯌꯥꯟ ꯇꯥꯗꯕ ꯑꯃ ꯂꯩ ꯑꯩꯗꯤ ꯊꯣꯏꯅꯁꯨ ꯁꯨꯒꯨꯝꯕꯁꯤ ꯎꯖꯗ꯭ꯔꯤꯕ ꯆꯨꯝꯅ ꯈꯨꯠꯅ ꯁꯥꯏ ꯀꯧꯅꯥꯅ ꯁꯥꯏ ꯍꯦꯟꯂꯨꯝ ꯑꯦꯟ ꯍꯦꯟꯗꯤꯀ꯭ꯔꯥꯐ ꯑꯣꯏ ꯍꯥꯏꯕꯗꯨꯗ ꯁꯨꯝ ꯏꯟꯇꯔꯦꯁ ꯑꯣꯏꯗꯅ ꯑꯩ ꯍꯪꯖꯅꯤꯡꯕꯅꯤ ꯑꯗꯣ ꯍꯧꯖꯤꯛꯀꯤ ꯕꯦꯒꯁꯦ ꯁꯤꯒꯤꯁꯤꯗ ꯑꯩꯈꯣꯏ ꯃꯈꯜ ꯍꯥꯏꯗꯤ ꯑꯉꯥꯡꯁꯤꯡꯒꯤ ꯐꯪꯒꯗ꯭ꯔ ꯅꯠꯇ꯭ꯔꯒ ꯕꯦꯒꯁꯤ ꯅꯨꯄꯥ ꯈꯛꯀꯤ ꯑꯣꯏꯅ ꯁꯥꯕ꯭ꯔ ꯅꯨꯄꯤꯒꯤꯁꯨ ꯌꯥꯎꯕ꯭ꯔ

ꯎꯝ ꯑꯗꯨꯒ ꯑꯩꯈꯣꯏ ꯍꯧꯖꯤꯛꯀꯤ ꯍꯥꯏꯔꯤꯕ ꯁꯥꯔꯅ ꯍꯥꯏꯕꯤꯈꯤꯕ ꯑꯩꯈꯣꯏꯒꯤ ꯆꯤꯌꯥꯔ ꯍꯥꯏꯇꯔꯦꯅꯦ ꯆꯤꯌꯥꯔꯁꯤꯗꯤ ꯑꯩꯈꯣꯏ ꯑꯣꯗꯔ ꯑꯣꯏꯅ ꯇꯧꯒꯗ꯭ꯔ ꯅꯠꯇ꯭ꯔꯒ ꯎꯝ ꯑꯗꯨ ꯅꯨꯃꯤꯠ ꯀꯌꯥꯅꯤꯒꯨꯝꯕ ꯑꯣꯗꯔ ꯇꯧꯔꯕ ꯃꯇꯨꯡꯗ ꯑꯩꯈꯣꯏꯅ ꯄ꯭ꯔꯗꯛꯇꯨ ꯅꯨꯃꯤꯠ ꯀꯌꯥꯅꯤꯒꯨꯝꯕ ꯆꯪꯒꯅꯤ ꯎꯝ ꯍꯣꯏ ꯐꯔꯦ ꯐꯔꯦ ꯊꯦꯡꯀ꯭ꯌꯨ ꯊꯦꯡꯀ꯭ꯌꯨ ꯑꯗꯨ ꯍꯌꯦꯡ ꯑꯩ ꯂꯥꯛꯄ ꯀꯥꯟꯗ ꯑꯗꯨꯝ ꯁꯣꯝꯒꯤ ꯗꯨꯀꯥꯟꯒꯤ ꯅꯝꯕꯔꯁꯤꯗ ꯑꯗꯨꯝ ꯐꯣꯟ ꯇꯧꯖꯔꯒꯦ ꯑꯗꯨꯒ ꯋꯥꯔꯤꯗꯨ ꯀꯨꯞꯅ ꯑꯃꯨꯛ ꯁꯥꯟꯅꯔꯁꯤ ꯐꯔꯦ ꯐꯔꯦ ꯊꯝꯃꯦ ꯊꯝꯃꯦ ꯎꯝ